ꯑꯣ ꯍꯦꯜꯂꯣ ꯁꯤ ꯉꯁꯥꯏ ꯑꯩꯉꯣꯟꯗ ꯐꯣꯟ ꯀꯣꯜ ꯑꯃ ꯂꯩꯔꯝꯕꯗꯨ ꯑꯗꯨꯗꯨ ꯀꯔꯤ ꯇꯧꯔꯕꯅꯣ ꯃꯥꯅꯦ ꯃꯥꯅꯦ ꯀꯔꯤ ꯀꯔꯤ ꯉꯥ ꯂꯧꯒꯦ ꯍꯥꯏꯔꯣ ꯍꯥꯏꯔꯣꯕ ꯑꯣ ꯑꯣ ꯌꯥꯏꯌꯦ ꯌꯥꯏꯌꯦ ꯀꯔꯤ ꯀꯔꯤ ꯀꯔꯤ ꯉꯥ ꯂꯧꯒꯦ ꯍꯥꯏꯗꯣꯏꯅꯣ ꯑꯃꯇ ꯍꯥꯏꯌꯨꯅꯦ ꯑꯩꯈꯣꯏ ꯁꯤꯗ ꯐꯥꯔꯝꯗ ꯂꯩꯔꯤꯁꯦ ꯄꯦꯡꯕꯥ ꯂꯩꯔꯦ ꯑꯗꯒꯤ ꯔꯧ ꯂꯩꯔꯦ ꯒ꯭ꯔꯥꯁ ꯒ꯭ꯔꯥꯁ ꯀꯞ ꯔꯧ ꯑꯗꯒꯤ ꯄꯨꯛꯂꯥꯎꯕꯤ ꯑꯗꯩ ꯅꯪ ꯀꯩꯀꯩ ꯄꯥꯝꯃꯤꯅꯣ ꯁꯤꯜꯚꯔ ꯀꯩꯀꯩꯀ ꯂꯣꯏ ꯂꯩꯅꯤ ꯑꯣ ꯄꯦꯡꯕꯥꯒ ꯒ꯭ꯔꯥꯁ ꯀꯞꯁꯦ ꯄꯦꯡꯕꯥꯅ ꯈꯤꯇꯪꯗꯤ ꯇꯥꯡꯅꯤ ꯄꯦꯡꯕꯥꯁꯦ ꯀꯦꯖꯤꯗ ꯆꯥꯝꯃꯔꯤꯃꯨꯛꯀꯤ ꯃꯌꯥ ꯂꯩꯔꯝꯒꯅꯤ ꯍꯧꯖꯤꯛ ꯑꯩꯈꯣꯏꯁꯤ ꯐꯥꯔꯝꯗꯩ ꯂꯧꯀꯥꯟꯗ ꯕꯖꯥꯔꯗꯩꯗꯤ ꯇꯥꯡꯕꯅꯦ ꯕꯖꯥꯔꯗꯩ ꯂꯨꯄꯥ ꯆꯥꯝꯃ ꯍꯦꯟꯅ ꯃꯣꯏ ꯌꯣꯂꯝꯒꯅꯤ ꯑꯣ ꯑꯗꯨꯅꯦ ꯁꯤꯗꯗꯤ ꯍꯣꯏ ꯆꯥꯝꯃꯔꯤ ꯅꯣꯏ ꯑꯗꯨꯝ ꯋꯥꯅ ꯂꯥꯛꯄꯅꯤꯅ ꯁꯤꯗꯩꯁꯨ ꯑꯗꯨꯝ ꯇꯥꯕꯤꯅꯤꯗ ꯑꯗꯨꯏꯗꯤ ꯑꯣ ꯑꯣ ꯎꯝ ꯎꯝ ꯄꯦꯡꯕꯥ ꯈꯛꯇꯔꯥ ꯑꯣ ꯑꯣ ꯑꯣ ꯍꯥꯏꯌꯣ ꯍꯥꯏꯌꯣ ꯑꯣ ꯌꯥꯜꯂꯒ ꯎꯝ ꯎꯝ

ꯇꯧꯅꯤ ꯇꯧꯅꯤ ꯏꯁ ꯀꯩꯗꯧꯕꯩ ꯇꯧꯔꯣꯏꯗꯣꯏꯅꯣ ꯑꯩꯈꯣꯏꯁꯤꯗ ꯂꯩꯃꯤꯟꯅꯩ ꯉꯥꯛꯇꯅꯦ ꯇꯧꯗꯧꯅꯦ ꯍꯣꯏ ꯍꯣꯏ ꯑꯗꯨ ꯄꯦꯡꯕꯥꯁꯦ ꯍꯧꯖꯤꯛꯀꯤꯗꯤ ꯏꯁꯇꯣꯛꯇ ꯂꯩꯇꯦꯕꯀꯣ ꯐꯥꯕꯒꯤ ꯐ꯭ꯔꯦꯁꯇ ꯐꯥꯕꯁꯦ ꯅꯨꯃꯤꯠ ꯀꯩ ꯅꯨꯃꯤꯠꯀꯤꯅꯣ ꯅꯣꯏꯁꯦ ꯑꯣ ꯑꯗꯨꯏꯗꯤ ꯋꯥꯠꯂꯤꯗ ꯅꯣꯏꯒꯤ ꯀꯌꯥꯝ ꯈꯨꯃꯥꯡ ꯑꯣ ꯍꯣꯏ ꯍꯣꯏ ꯍꯣꯏ ꯑꯗꯣ ꯀꯩꯅꯣ ꯉꯁꯥꯏꯒꯤ ꯄꯦꯡꯕꯥꯗꯨꯅ ꯆꯥꯝꯃꯔꯤ ꯂꯩꯔꯦ ꯑꯗꯨꯒ ꯒ꯭ꯔꯥꯁ ꯀꯞꯇꯣ ꯑꯗꯨ ꯆꯍꯨꯝ ꯆꯍꯨꯝꯒ ꯀꯨꯟꯊ꯭ꯔꯥ ꯁꯥꯔꯒꯦ ꯍꯣꯏ ꯍꯣꯏ ꯑꯗꯨ ꯃꯣꯟ ꯃꯔꯤꯀꯣ ꯌꯥꯏ ꯌꯥꯏ ꯌꯥꯏ ꯌꯥꯏ ꯅꯣꯏ ꯂꯧꯅꯤꯡꯕꯗꯣ ꯍꯥꯏꯔꯛꯑꯣ ꯍꯥꯟꯅ ꯍꯥꯏꯗꯤ ꯃꯤꯅ ꯍꯥꯟꯅ ꯍꯥꯏꯔꯛꯇ꯭ꯔꯗꯤ ꯑꯩꯈꯣꯏꯁꯤꯗꯒꯤ ꯐꯥꯗꯣꯏꯅꯦ ꯐꯥꯕꯗꯣ ꯅꯣꯏꯁꯨ ꯐ꯭ꯔꯦꯁꯇ ꯄꯨꯅꯤꯡꯉꯝꯅꯤ

ꯍꯣꯏ ꯍꯣꯏ ꯑꯗꯨꯝ ꯑꯗꯨꯝ ꯅꯣꯏꯒꯤꯗꯣ ꯅꯣꯉꯥꯜꯂꯒ ꯇꯧꯗ꯭ꯔꯁꯨ ꯅꯪ ꯅꯨꯃꯤꯠ ꯅꯨꯃꯤꯠꯇꯣ ꯍꯥꯏꯔꯛꯑꯣ ꯑꯗꯨꯝ ꯑꯩꯈꯣꯏꯅ ꯅꯣꯡꯃ ꯋꯥꯠꯂꯤꯉꯩꯗ ꯐꯥꯔꯒ ꯑꯌꯨꯛꯇ ꯊꯤꯜꯂꯛꯑꯁꯦ ꯊꯤꯜꯂꯛꯀꯦꯅꯦ ꯌꯥꯏ ꯌꯥꯏ ꯌꯥꯏ ꯑꯗꯨꯅ ꯁꯝꯅꯤ ꯍꯣꯏ ꯍꯣꯏ ꯍꯣꯏ ꯊꯝꯃꯦ ꯎꯝ ꯍꯣꯏ ꯍꯣꯏ ꯍꯣꯏ